ꯑꯧ ꯃꯥꯟꯅꯦ ꯍꯥꯏꯕꯤꯌꯨ ꯍꯣꯏ

ꯑꯣ ꯑꯩꯈꯣꯏꯒꯤꯁꯦ ꯀꯛꯄꯤꯈꯤꯕꯗꯤ ꯔꯦꯠ ꯀꯌꯥꯃꯨꯛꯇ ꯀꯛꯄꯤꯈꯤꯒꯦ ꯐ꯭ꯂꯥꯏꯠ ꯇꯤꯀꯦꯠꯁꯦ ꯑꯣ ꯑꯗꯨ ꯑꯣꯏꯔꯒꯗꯤ ꯑꯩꯈꯣꯏꯅ ꯅꯨꯃꯤꯠ ꯍꯨꯝꯅꯤꯒꯨꯝꯕꯒꯤ ꯃꯅꯨꯡꯗ ꯀꯦꯟꯁꯦꯜ ꯀꯩꯅꯣ ꯇꯧꯔꯒꯅ ꯑꯩꯈꯣꯏ ꯊ꯭ꯔꯤ ꯊꯥꯔꯇꯤ ꯄꯥꯔꯁꯦꯟꯒꯨꯝꯕ ꯑꯩꯈꯣꯏꯅ ꯇꯥꯔꯒ ꯄꯤꯖꯕꯅꯦꯕꯀꯣ ꯑꯗꯣ ꯂꯤꯁꯤꯡ ꯑꯍꯨꯝꯒꯨꯝꯕ ꯑꯩꯈꯣꯏꯗ ꯔꯤꯐꯟꯗꯦꯕꯜ ꯑꯣꯏꯕ ꯌꯥꯏ ꯑꯗꯨꯒ ꯍꯌꯦꯡ ꯍꯪꯆꯤꯠꯀꯤꯅꯦ ꯍꯥꯏꯕꯅꯤꯅ ꯑꯗꯣ ꯍꯧꯖꯤꯛꯃꯛ ꯊꯨꯅ ꯀꯛꯍꯧꯔꯒ ꯀꯛꯄ ꯅꯨꯃꯤꯠꯇꯨꯒꯤ ꯑꯗꯨꯝ ꯊꯨꯅ ꯏꯁꯥꯅ ꯀꯦꯟꯁꯦꯜ ꯇꯧꯕꯤꯍꯧꯔꯒꯗꯤ ꯑꯗꯨꯝ ꯑꯩꯈꯣꯏꯒꯤ ꯀꯛꯈꯤꯕ ꯃꯃꯟꯗꯨꯃꯛ ꯑꯗꯨꯝ ꯔꯤꯐꯟ ꯇꯧꯕ ꯌꯥꯕꯒꯤ ꯈꯨꯗꯣꯡꯆꯥꯕꯁꯨ ꯂꯩꯌꯦꯕꯀꯣ ꯑꯗꯨꯅ ꯏꯁꯥꯅ ꯌꯥꯔꯒꯗꯤ ꯑꯗꯨꯝ ꯊꯨꯅ ꯉꯁꯤꯃꯛ ꯀꯦꯟꯁꯦꯜ ꯑꯗꯨꯝ ꯇꯧꯕꯤꯍꯧꯔꯒꯁꯨ ꯍꯦꯟꯅ ꯐꯕꯗꯤ ꯑꯣꯏꯅꯤ ꯍꯣꯏ ꯍꯣꯏ ꯑꯣ ꯑꯗꯨꯗꯤ ꯏꯁꯥꯒꯤ ꯀꯩꯅꯣꯒꯤ ꯇꯤꯀꯦꯠꯀꯤ ꯀꯩꯒꯤ ꯑꯥꯏ ꯗꯤꯒꯤꯗꯣ ꯑꯩꯈꯣꯏꯗꯁꯨ ꯑꯗꯨꯝ ꯂꯩꯕꯅꯤꯅ ꯀꯔꯤꯒꯨꯝꯕ ꯑꯩꯈꯣꯏꯒꯤ ꯗꯇꯥ ꯑꯃꯇꯪꯗꯤ ꯑꯩꯒꯤ ꯁꯤꯒꯤ ꯐꯣꯟꯁꯤꯗ ꯑꯃꯛꯇꯪꯗꯤ ꯊꯥꯖꯟꯕꯤꯔꯛꯑꯣꯕꯀꯣ ꯑꯗꯨꯒ ꯑꯩꯅ ꯄꯤꯖꯔꯤꯕ ꯀꯩꯅꯣ ꯑꯩꯈꯣꯏꯗꯁꯨ ꯗꯇꯥ ꯇꯧꯈꯤꯕꯒꯤ ꯂꯣꯏꯅꯃꯛ ꯅꯝꯕꯔ ꯂꯩꯕꯅꯤꯅ ꯑꯩꯈꯣꯏ ꯑꯗꯨꯝ ꯄꯩꯁꯥꯗꯣ ꯑꯣꯟꯂꯥꯏꯟꯗ ꯀꯥꯞꯆꯔꯛꯑꯁꯨ ꯑꯗꯨꯝ ꯌꯥꯅꯤꯌꯦ ꯄ꯭ꯔꯣꯁꯦꯁꯇꯣ ꯍꯦꯛ ꯂꯣꯏꯕꯒ ꯎꯝ ꯍꯣꯏ ꯍꯣꯏ ꯑꯥ ꯌꯥꯔꯦꯀꯣ ꯎꯝ ꯍꯣꯏ ꯍꯣꯏ ꯑꯥ ꯊꯝꯃꯦ